ꯑꯩꯅ ꯑꯃꯥꯖꯣꯟꯗꯒꯤ ꯗꯁꯕꯤꯟ ꯑꯃ ꯀꯛꯄ ꯃꯇꯝꯗ ꯗꯁꯕꯤꯟ ꯑꯗꯨ ꯌꯧꯔꯛꯑꯕ ꯃꯇꯨꯡꯗ ꯑꯩꯅ ꯍꯥꯡꯇꯣꯛꯑ ꯌꯦꯡꯕꯗ ꯗꯁꯕꯤꯟ ꯑꯗꯨ ꯀꯥꯏꯔꯒ ꯂꯩꯔꯝꯃꯤ ꯑꯦꯃꯥꯖꯣꯟꯗꯒꯤ ꯗꯁꯕꯤꯟ ꯃꯌꯥꯝꯁꯨ ꯀꯛꯄꯤꯕ ꯇꯥꯔꯒꯗꯤ ꯌꯥꯝ ꯆꯦꯛꯁꯤꯟꯅ ꯀꯛꯄꯤꯌꯨ